ꯗ꯭ꯔꯥꯏꯚꯔ ꯑꯩ ꯍꯧꯖꯤꯛ ꯏꯝꯐꯥꯜꯗ ꯇ꯭ꯔꯥꯐꯤꯛ ꯑꯣꯏꯔꯒ ꯂꯩꯈ꯭ꯔꯦ ꯑꯗꯨꯅ ꯑꯩ ꯍꯌꯦꯡꯁꯦ ꯗꯦꯜꯍꯤꯁꯦ ꯄꯨꯡ ꯇꯔꯥꯗ ꯊꯨꯡꯒꯗꯕꯅꯤ ꯃꯍꯧꯁꯥꯗꯤ ꯑꯗꯨꯅ ꯅꯪꯅ ꯈꯔ ꯆꯦꯛ ꯇꯧꯕꯤꯌꯨ ꯅꯠꯇ꯭ꯔꯗꯤ ꯑꯩ ꯍꯌꯦꯡꯁꯦ ꯂꯦꯠ ꯑꯣꯏꯒꯗꯕ ꯃꯥꯜꯂꯦ ꯑꯗꯨꯅ ꯅꯪꯅ ꯂꯝꯕꯤꯗꯨ ꯈꯔ ꯆꯦꯛ ꯇꯧꯕꯤꯔꯒ ꯈꯔ ꯑꯊꯨꯕ ꯂꯝꯕꯤꯒꯨꯝꯕ ꯅꯪꯅ ꯈꯔ ꯆꯦꯛ ꯇꯧꯕꯤꯌꯣ ꯑꯗꯨꯒ ꯀꯗꯥꯏꯔꯣꯝꯕꯗ ꯆꯠꯁꯤꯔ ꯀꯗꯥꯏ ꯂꯝꯕꯤꯅ ꯐꯕ꯭ꯔ ꯍꯥꯏꯅ ꯅꯪꯅ ꯑꯃꯨꯛꯇꯪ ꯆꯦꯛ ꯇꯧꯕꯤꯔꯒ ꯑꯩꯉꯣꯟꯗ ꯏꯟꯐꯣꯔꯝ ꯇꯧꯕꯤꯌꯨ ꯃꯔꯝꯗꯤ ꯑꯩ ꯍꯌꯦꯡꯁꯦ ꯇꯥꯏꯃꯤꯡ ꯆꯥꯅ ꯑꯩ ꯗꯦꯜꯍꯤꯁꯦ ꯊꯨꯡꯗ꯭ꯔꯗꯤ ꯑꯩꯒꯤ ꯃꯤꯇꯤꯡꯁꯦ ꯀꯦꯟꯁꯦꯜ ꯑꯣꯏꯈ꯭ꯔꯅꯤ ꯑꯗꯨꯅ ꯄ꯭ꯂꯤꯁ ꯗ꯭ꯔꯥꯏꯚꯔ ꯅꯪꯅ ꯇꯥꯏꯃꯤꯡ ꯆꯥꯅ ꯊꯨꯡꯅꯕꯒꯤ ꯃꯇꯝꯗꯣ ꯅꯪꯅ ꯄꯤꯕꯤꯔꯒ ꯁꯤꯟꯕꯤꯌꯣ ꯂꯝꯕꯤꯗ ꯇ꯭ꯔꯥꯐꯤꯛꯀꯨꯝꯕ ꯂꯩꯇꯅꯕ ꯅꯪꯅ ꯍꯣꯠꯅꯕꯤꯌꯨ ꯂꯝꯕꯤꯗ ꯇ꯭ꯔꯥꯐꯤꯛꯀꯨꯝꯕ ꯂꯩꯇꯕ ꯂꯝꯕꯤꯒꯨꯝꯕ ꯅꯪꯅ ꯊꯤꯕꯤꯌꯣ ꯍꯥꯏꯅ ꯑꯩꯅ ꯑꯦꯗꯚꯥꯟꯁꯇ ꯅꯪꯉꯣꯟꯗ ꯏꯟꯐꯣꯔꯝ ꯇꯧꯖꯔꯤ